ꯑꯩꯈꯣꯏ ꯏꯆꯦꯒꯤ ꯂꯨꯍꯣꯡꯕ ꯃꯇꯝꯗ ꯑꯩꯅ ꯃꯩ ꯑꯉꯥꯟꯕ ꯃꯄꯥꯗ ꯐꯝꯂꯒ ꯐꯣꯇꯣ ꯀꯥꯞꯄꯤ ꯃꯗꯨ ꯀꯥꯞꯄ ꯃꯇꯝꯗ ꯌꯥꯝꯅ ꯐꯖꯩ ꯃꯄꯥꯟ ꯊꯣꯡꯒꯤ ꯄꯣꯠ ꯆꯩ ꯕꯦꯛꯒ꯭ꯔꯥꯎꯟ ꯑꯃꯗꯤ ꯑꯩꯒꯤ ꯁꯛꯇꯝꯁꯨ ꯌꯥꯝꯅ ꯐꯖꯅ ꯎꯍꯜꯂꯤ ꯅꯣꯡꯃꯁꯨ ꯂꯝꯄꯥꯛꯀꯤ ꯐꯣꯛꯁ ꯂꯥꯏꯠ ꯃꯄꯥꯗ ꯑꯩꯍꯥꯛꯅ ꯕꯣꯜ ꯀꯥꯎꯕꯒꯤ ꯃꯑꯣꯡꯗ ꯐꯣꯇꯣ ꯀꯥꯞꯄꯤ ꯃꯗꯨꯗ ꯌꯥꯝꯅ ꯐꯖꯩ ꯑꯀꯣꯏꯕꯒꯤ ꯐꯤꯜꯒꯤ ꯐꯤꯜꯒꯤ ꯀꯣꯏꯕꯁꯤꯡꯗꯨꯁꯨ ꯌꯥꯝꯅ ꯁꯦꯡꯅ ꯎꯍꯜꯂꯤ ꯑꯃꯝꯕꯁꯤꯡꯗꯨꯁꯨ ꯃꯩ ꯃꯉꯥꯜ ꯑꯗꯨꯅ ꯌꯥꯝꯅ ꯁꯦꯡꯅ ꯎꯍꯟꯗꯨꯅ ꯐꯖꯅ ꯌꯦꯡꯕ ꯃꯤꯅ ꯐꯖꯅ ꯎꯍꯜ ꯎꯨꯏ